ꯍꯦꯜꯂꯣ ꯆꯠꯁꯤꯅꯥ ꯑꯩꯈꯣꯏꯕꯥꯅꯤ ꯀꯃꯥꯏ ꯇꯧꯁꯦ ꯍꯥꯏꯅ ꯍꯟꯗꯛ ꯌꯥꯎꯁꯪꯗꯣ ꯑ ꯑꯩꯈꯣꯏꯒꯤꯗꯤ ꯍꯟꯗꯛ ꯑꯩꯈꯣꯏ ꯕꯥꯅ ꯉꯥꯡ ꯉꯥꯡꯉꯦ ꯍꯥꯏꯕ ꯌꯥꯎꯁꯪ ꯊꯣꯛꯄ ꯌꯥꯏꯔꯣꯏ ꯈꯣꯠꯄ ꯌꯥꯔꯣꯏ ꯀꯩꯒꯤꯅꯣꯗꯤ ꯂꯥꯏꯔꯤꯛ ꯂꯥꯏꯁꯨ ꯄꯥꯔꯥ ꯂꯩꯗꯅ ꯈꯣꯠꯇꯅ ꯇꯧꯔꯒ ꯉꯥꯡꯏ ꯀꯟꯅ ꯑꯗꯨ ꯌꯥꯎꯁꯪꯗꯣ ꯊꯣꯛꯇꯤ ꯊꯣꯛꯁꯤ ꯃꯣꯏ ꯍꯥꯏꯅꯤꯡ ꯍꯥꯏꯖꯅꯤ ꯑꯪ ꯑꯗꯨꯒꯤꯗꯣ ꯂꯩꯗꯦ ꯂꯩꯔꯨꯔꯕ꯭ꯔꯕ ꯗ꯭꯭ꯔꯦꯁꯇꯨ ꯏꯕꯅꯤ ꯆꯠꯂꯒ ꯍꯣꯏꯌꯦ ꯑꯗꯨꯒꯤꯗꯣ ꯐꯅꯦꯛꯀꯗꯣ ꯃꯆꯨ ꯆꯞ ꯆꯞ ꯃꯥꯟꯅꯅ ꯁꯦꯠꯄꯤꯗꯣ ꯐꯅꯦꯛꯀꯗꯣ

ꯍꯣꯏꯌꯦ ꯑꯗꯨ ꯏꯕꯥꯅꯤ ꯈꯛꯇ ꯇꯥꯔꯁꯤꯔ ꯍꯟꯗꯛꯇꯤ ꯍꯣꯏ ꯑꯗꯨꯗꯩ ꯍꯌꯦꯡ ꯆꯥꯛ ꯆꯥꯟꯅꯕꯒꯤꯗꯣ ꯆꯥꯛ ꯆꯥꯅꯕ ꯀꯥꯟꯗꯗꯤ ꯄꯨꯂꯞ ꯄꯤꯜꯂꯁꯨ ꯀꯩꯗꯧꯔꯁꯨ ꯈꯥꯏꯕ ꯈꯣꯠꯄ ꯃꯨꯟꯕꯩꯗꯤ ꯏꯕꯥꯅꯤ ꯈꯛꯇ ꯑꯣꯏꯅ ꯇꯧꯁꯦꯕ ꯍꯟꯗꯛꯇꯤ ꯄꯣꯂꯤꯁꯅ ꯇꯥꯜꯂꯥꯁꯨ ꯃꯋꯥ ꯂꯧꯗꯦ

ꯅꯨꯉꯥꯏꯇꯦꯕ ꯑꯃꯅ ꯌꯥꯏ ꯑꯃꯅ ꯌꯥꯗꯦ ꯑꯃꯅ ꯁꯪꯏ ꯁꯪꯗꯦ ꯑꯪ ꯍꯣꯏ ꯍꯣꯏ ꯎꯝ ꯅꯣꯏꯔꯣꯝꯗ ꯃꯨꯟꯁꯦ ꯍꯥꯏꯔꯣ ꯑꯩꯈꯣꯏꯔꯣꯝꯗ ꯃꯨꯟꯁꯦ ꯍꯥꯏꯔꯣ ꯑꯦ ꯑꯗꯣ ꯃꯈꯣꯏꯁꯨ ꯀꯣꯏꯆꯣꯡ ꯆꯣꯡꯉꯦ ꯍꯥꯏꯔꯣꯏꯗ꯭ꯔꯣ ꯄꯩꯁꯥ ꯃꯨꯟꯕꯗꯣ ꯑꯗꯨꯒꯤ ꯁꯔꯨꯛꯄꯨꯗꯤꯅꯦ ꯅꯣꯏꯔꯣꯝꯗ ꯑꯣꯏꯅ ꯑꯗꯨꯝ ꯇꯧꯔꯁꯦ ꯍꯣꯏ ꯅꯣꯏꯔꯣꯝꯗ ꯑꯗꯨꯝ ꯇꯧꯔꯦꯗꯅ ꯑꯗꯣ ꯅꯨꯃꯤꯗꯥꯡ ꯍꯟꯂꯛꯄꯒꯤꯗꯨꯅ ꯅꯣꯏ ꯇꯥꯃꯣꯗ ꯊꯤꯜꯍꯜꯂꯛꯑꯁꯦ ꯌꯥꯔꯣꯏꯗ꯭ꯔꯣ ꯎꯝ ꯎꯝ ꯎꯝ

ꯍꯣꯏ ꯍꯣꯏ ꯑꯍꯥꯟꯕ ꯅꯨꯃꯤꯠꯇꯨꯗꯤ ꯐꯨꯔꯤꯠ ꯑꯉꯧꯕꯒ ꯐꯅꯦꯛ ꯑꯉꯥꯡꯕꯒ ꯁꯦꯠꯁꯦ ꯍꯥꯏꯕ ꯅꯠꯇ꯭ꯔꯣ

ꯍꯣꯏ ꯍꯣꯏ ꯊꯣꯛꯁꯦ ꯑꯗꯣ ꯑꯥ ꯑꯩꯈꯣꯏꯁꯣꯝꯗ ꯍꯥꯏꯅꯔꯒꯦ ꯅꯣꯏꯁꯨ ꯅꯣꯏ ꯇꯥꯃꯣꯗ ꯍꯥꯏꯅꯧꯀꯣ ꯑꯩꯈꯣꯏꯁꯨ ꯑꯩꯈꯣꯏ ꯕꯥ ꯑꯝꯇ ꯍꯥꯏꯅꯔꯒ ꯌꯦꯡꯒꯦ

ꯎꯝ ꯎꯝ ꯎꯝ ꯎꯝ ꯍꯣꯏ ꯑꯦ ꯍꯟꯗꯛꯇꯤ ꯃꯩ ꯇꯥꯍꯜꯂꯗꯧꯅꯤ ꯏꯕꯥꯅꯤꯅ ꯍꯣꯏ ꯍꯣꯍꯣꯏ ꯑꯗꯨꯗꯤ ꯊꯝꯃꯒꯦꯀꯣ ꯑꯗꯨꯝ ꯍꯌꯦꯡ ꯌꯥꯎꯁꯪ ꯌꯧꯁꯤꯜꯂꯝꯗꯥꯏꯗ ꯑꯗꯨꯝ ꯋꯥꯔꯤ ꯁꯥꯟꯅꯔꯁꯤ ꯎꯝ ꯊꯝꯃꯦ ꯊꯝꯃꯦ